ꯍꯜꯂꯣ ꯑꯧ ꯃꯥꯅꯦ ꯍꯥꯏꯕꯤꯌꯨ ꯑꯦꯗꯃꯤꯁꯟꯁꯦ ꯀ꯭ꯂꯥꯁ ꯀꯌꯥꯒꯤ ꯑꯣꯏꯗꯣꯏꯅꯣ ꯇꯦꯟꯒꯤꯗꯤ ꯑꯍꯨꯝꯒ ꯆꯅꯤꯄꯥꯟ ꯑꯣꯏꯗꯣꯏꯅꯦ ꯊꯥꯒꯤ ꯐꯤꯁꯀꯤꯔꯥ ꯍꯥꯏꯁꯦ ꯑꯣ ꯊꯥꯒꯤ ꯐꯤꯁꯀꯤ ꯑꯣꯏꯅꯗꯤ ꯂꯨꯄꯥ ꯆꯅꯤꯄꯥꯟ ꯆꯅꯤꯄꯥꯟ ꯑꯣꯏꯔꯛꯑꯅꯤ ꯑꯩꯈꯣꯏ ꯁ꯭ꯀꯨꯜꯁꯤꯒꯤ ꯑꯣꯖꯥ ꯀꯩꯅꯣ ꯀꯨꯟꯃꯉꯥ ꯂꯩ ꯑꯥ ꯂꯣꯏꯅ ꯁꯨꯒꯅꯤ ꯀ꯭ꯂꯥꯁ ꯑꯃꯗ ꯁꯦꯛꯁꯟ ꯑꯦ ꯕꯤ ꯈꯥꯏꯗꯣꯛꯑꯦꯕꯀꯣ ꯀꯨꯟꯊ꯭ꯔꯥ ꯁꯦꯛꯁꯟ ꯑꯦꯗ ꯀꯨꯟꯊ꯭ꯔꯥ ꯑꯃ ꯕꯤꯗ ꯀꯨꯟꯊ꯭ꯔꯥ ꯑꯃ ꯍꯨꯝꯐꯨ ꯀ꯭ꯂꯥꯁ ꯋꯥꯟꯒꯤ ꯑꯣꯏꯔꯣ ꯍꯨꯝꯐꯨ ꯇꯨꯒꯤ ꯑꯣꯏꯔꯣ ꯍꯨꯝꯐꯨ ꯑꯗꯨꯃꯥꯏꯅ ꯂꯩꯒꯅꯤ ꯗ꯭ꯔꯦꯁꯀꯤ ꯑꯣꯏꯅꯗꯤ ꯁ꯭ꯀꯨꯜꯗꯒꯤ ꯂꯧꯕꯤꯔꯣ ꯍꯥꯏꯕꯗꯤ ꯃꯣꯏ ꯗ꯭ꯔꯦꯁꯁꯦ ꯏꯁꯀ꯭ꯔꯠ ꯀꯔꯤ ꯀꯔꯥꯕꯨꯗꯤ ꯑꯗꯨꯝ ꯀꯩꯅꯣ ꯇꯧꯋꯤꯗꯅ ꯇꯨꯔꯒꯁꯨ ꯌꯥꯏꯗꯅ ꯑꯗꯨꯒ ꯃꯣꯏꯒꯤ ꯐꯅꯦꯛꯀꯨꯝꯕ ꯌꯥꯎꯔꯛꯄꯅꯤꯅ ꯑꯩꯈꯣꯏꯅ ꯄꯨꯂꯞ ꯁꯥꯍꯜꯂꯦꯕꯀꯣ ꯑꯗꯨꯒ ꯄꯨꯂꯞ ꯁꯥꯍꯜꯂꯒ ꯄꯤꯕꯅꯤꯅ ꯃꯆꯨꯗꯣ ꯆꯞ ꯃꯥꯟꯅꯔꯛꯅꯕꯒꯤꯗꯃꯛꯇ ꯑꯗꯨꯃꯥꯏꯅ ꯇꯧꯕꯅꯤ ꯎꯝ ꯍꯣꯏ ꯍꯣꯏ ꯍꯣꯏ ꯍꯣꯏ ꯑꯗꯨꯃꯥꯏꯅ ꯂꯧꯔꯅꯤ ꯐꯨꯔꯤꯠꯀꯤꯅ ꯆꯍꯨꯝ ꯌꯥꯡꯈꯩ ꯑꯣꯏꯅꯤ ꯑꯗꯣ ꯏꯁꯀ꯭ꯔꯠꯀꯤꯁꯨ ꯍꯥꯏꯔꯛꯀꯗ꯭ꯔꯥ

ꯑꯦꯗꯃꯤꯁꯟꯗ ꯌꯥꯎꯔꯛꯑꯔꯣꯏ ꯗ꯭ꯔꯦꯁꯀꯤꯅ ꯇꯣꯉꯥꯟꯅ ꯂꯥꯛꯑꯅꯤ ꯍꯣꯏ ꯍꯣꯏ ꯁ꯭ꯀꯨꯜ ꯑꯣꯊꯣꯔꯤꯇꯤꯒ ꯇꯥꯟꯅꯔꯒ ꯑꯗꯨꯝ ꯂꯣꯏ ꯌꯥꯔꯅꯤ ꯑꯧ ꯍꯣꯁꯇꯦꯜ ꯂꯩꯒꯅꯤ ꯃꯣꯏ ꯍꯣꯁꯇꯦꯜꯗ ꯀꯩꯅꯣ ꯄꯨꯂꯞ ꯂꯩꯔꯒ ꯑꯣꯖꯥꯁꯤꯡ ꯑꯩꯈꯣꯏ ꯑꯣꯖꯥꯁꯤꯡꯅ ꯃꯣꯏꯒꯤ ꯀ꯭ꯂꯥꯁꯇꯣ ꯐꯖꯅ ꯑꯗꯨꯝ ꯍꯥꯏꯕꯗꯤ ꯇꯦꯟ ꯑꯣꯏꯔꯛꯄꯅꯤꯅ ꯂꯥꯏꯔꯤꯛꯇꯣ ꯐꯖꯅ ꯑꯣꯖꯥꯁꯤꯡꯅ ꯁꯦꯟꯅꯔꯒ ꯑꯗꯒꯤ ꯋꯥꯔꯗꯦꯟꯅ ꯁꯦꯟꯅꯔꯒ ꯐꯖꯅ ꯇꯧꯔꯒ ꯑꯗꯨꯃꯥꯏꯅ ꯇꯧꯒꯅꯤ ꯍꯣꯁꯇꯦꯜꯒꯤꯅ ꯂꯨꯄꯥ ꯂꯤꯁꯤꯡ ꯃꯔꯤ ꯆꯥꯝꯃꯉꯥ ꯑꯣꯏꯔꯛꯑꯅꯤ ꯑꯥ ꯊꯥꯒꯤ ꯂꯩꯅꯤ ꯅꯨꯄꯥꯒꯤꯅ ꯋꯥꯔꯗꯦꯟ ꯑꯍꯨꯝ ꯊꯝꯃꯦ ꯑꯗꯒꯤꯗꯤ ꯅꯨꯄꯤ ꯃꯆꯥꯒꯤꯅ ꯃꯔꯤ ꯊꯝꯃꯦ ꯃꯣꯏ ꯑꯗꯨꯝ ꯋꯥꯔꯗꯦꯟ ꯐꯖꯅ ꯂꯩꯅꯤ ꯑꯥ ꯃꯟꯗꯦꯁꯦ ꯁꯤꯗꯩꯁꯤꯗ ꯌꯥꯅꯤ ꯑꯣ ꯍꯣꯏ ꯀꯩꯅꯣ ꯇꯧꯔꯒ ꯁ꯭ꯀꯨꯜꯗ ꯂꯥꯛꯄꯤꯔꯣ ꯑꯗꯨꯒ ꯐꯣꯔꯝ ꯑꯃ ꯑꯩꯈꯣꯏꯅ ꯄꯤꯖꯒꯅꯤ ꯐꯣꯔꯝꯗꯨꯗ ꯍꯥꯏꯕꯗꯤ ꯂꯣꯏꯅ ꯃꯦꯟꯕ ꯌꯥꯕ ꯂꯣꯏ ꯃꯦꯜꯂꯅꯤ ꯑꯗꯨꯗꯨꯒ ꯑꯩꯈꯣꯏ ꯐꯣꯔꯝꯗꯣ ꯄꯤꯁꯤꯜꯂꯕ ꯃꯇꯨꯡꯗ ꯑꯩꯈꯣꯏ ꯑꯗꯨꯝ ꯂꯩꯕ ꯌꯥꯒꯅꯤ ꯍꯣꯏ ꯑꯗꯨꯃꯥꯏꯅ ꯇꯧꯕꯤꯔꯣ ꯍꯥꯏꯕꯗꯤ ꯑꯩꯈꯣꯏ ꯁꯦꯁꯟꯁꯦ ꯃꯟꯗꯦ ꯅꯨꯃꯤꯠꯁꯤꯗꯒꯤ ꯍꯧꯗꯧꯕꯅꯦꯕꯀꯣ ꯑꯗꯒꯤꯗꯤ ꯂꯥꯏꯔꯤꯛ ꯀꯩꯅꯣ ꯇꯧꯕ ꯐꯖꯅ ꯑꯩꯈꯣꯏꯗꯤ ꯂꯥꯏꯔꯤꯛꯇꯣ ꯐꯖꯅ ꯇꯥꯛꯀꯗꯕ ꯑꯣꯏꯕꯅꯤꯅ ꯍꯧꯕꯗꯒꯤ ꯌꯥꯎꯍꯧꯔꯒꯗꯤ ꯍꯌꯦꯡ ꯅꯣꯏꯗꯁꯨ ꯅꯨꯡꯉꯥꯏꯒꯅꯤꯗꯅ ꯑꯗꯨꯗꯨꯅ ꯄꯦꯔꯦꯟꯁ ꯄꯨꯕꯤꯔꯒ ꯃꯟꯗꯦꯗꯣ ꯉꯟꯇꯥ ꯂꯥꯛꯄꯤꯔꯣ ꯄꯨꯡ ꯃꯥꯄꯟ ꯃꯈꯥꯏꯗꯒꯤꯅꯅꯦ ꯄꯨꯡ ꯑꯅꯤꯃꯈꯥꯏꯕꯣꯛ ꯑꯣꯏꯒꯅꯤ ꯑꯗꯨꯒ ꯅꯣꯏ ꯍꯣꯁꯇꯦꯜꯗ ꯑꯃꯨꯛ ꯍꯟꯒꯅꯤ ꯑꯗꯨꯒ ꯅꯣꯏ ꯄꯣꯊꯥꯕꯒꯤ ꯃꯇꯝ ꯀꯔꯤ ꯀꯔꯥ ꯇꯧꯔꯒ ꯑꯃꯨꯛ ꯂꯥꯏꯔꯤꯛ ꯄꯥꯕ ꯈꯣꯠꯄ ꯑꯃꯨꯛ ꯇꯧꯔꯛꯑꯅꯤ ꯎꯝ ꯃꯦꯇ꯭ꯔꯤꯛꯁꯦ ꯊꯥꯔꯔꯣꯏ ꯊꯥꯔꯔꯣꯏꯗꯤ ꯑꯗꯨꯝ ꯍꯥꯏꯕꯀꯣ ꯑꯗꯨꯕꯨ ꯊꯥꯔꯔꯣꯏ ꯍꯥꯏꯔꯒ ꯁꯨꯝ ꯊꯥꯗꯤ ꯑꯗꯨꯝ ꯊꯥꯔꯤꯗꯅ ꯑꯗꯣ ꯍꯟꯗꯛꯇꯒꯤꯗꯤ ꯊꯥꯗꯧꯕꯗꯤ ꯃꯥꯟꯗ꯭ꯔꯦ ꯑꯩꯈꯣꯏꯒꯤꯅ ꯊꯥꯖꯖꯕꯗ ꯍꯟꯗꯛꯇꯒꯤ ꯊꯥꯔꯔꯣꯏꯅ ꯈꯟꯖꯩ ꯑꯥ ꯍꯣꯏ ꯍꯣꯏ ꯑꯗꯨꯃꯥꯏꯅ ꯇꯧꯗꯣꯏꯅꯦ ꯑꯦꯂꯕꯦꯟ ꯇ꯭ꯋꯦꯜꯐ ꯌꯥꯎꯏ ꯌꯥꯏ ꯑꯦꯂꯕꯦꯟ ꯇ꯭ꯋꯦꯜꯐ ꯑꯩꯈꯣꯏ ꯁ꯭ꯀꯨꯜꯗ ꯑꯗꯨꯝ ꯂꯩꯔꯒ ꯇꯝꯕ ꯌꯥꯅꯤ ꯃꯣꯏꯒꯤ ꯍꯣꯁꯇꯦꯜꯁꯨ ꯑꯗꯨꯝ ꯂꯩꯒꯅꯤ ꯑꯥ ꯄꯨꯂꯛꯑꯔꯣꯏ ꯃꯣꯏ ꯇꯣꯉꯥꯟ ꯇꯣꯉꯥꯟꯅꯗꯤ ꯂꯩꯔꯅꯤ ꯇꯦꯟꯒꯤꯅ ꯑꯃ ꯑꯗꯩꯗꯤ ꯀꯩꯅꯣꯒꯤꯅ ꯑꯦꯂꯕꯦꯟ ꯇ꯭ꯋꯦꯜꯐꯀꯤꯅ ꯑꯃ ꯑꯥ ꯑꯗꯨꯝ ꯌꯥꯅꯤ ꯑꯗꯨꯒꯤ ꯊꯣꯏꯗꯣꯛꯄ ꯀꯩꯁꯨ ꯑꯩꯈꯣꯏꯒꯤ ꯑꯣꯏꯅꯗꯤ ꯁꯦꯝꯗꯣꯛꯄ ꯂꯩꯖꯗ꯭ꯔꯤ ꯅꯣꯏ ꯄꯦꯔꯦꯟꯁ ꯄꯨꯔ ꯂꯥꯛꯄꯤꯔꯣ ꯑꯗꯨꯒ ꯑꯀꯨꯞꯄ ꯃꯔꯣꯟꯗꯣ ꯁ꯭ꯀꯨꯜꯗ ꯑꯗꯨꯝ ꯇꯧꯔꯒ ꯋꯥꯔꯤ ꯁꯥꯟꯅꯔꯁꯤ ꯍꯣꯏ ꯍꯣꯏ ꯌꯥꯝ